ꯍꯜꯂꯣ ꯁꯤꯁꯇꯔ ꯈꯣꯏꯗ ꯇ꯭ꯔꯦꯗꯤꯁꯟꯅꯦꯜ ꯗ꯭ꯔꯦꯁꯀꯤ ꯑꯦꯇꯥꯌꯔꯒꯤ

ꯑꯗꯨꯁꯨ ꯗꯨꯀꯥꯟꯗ ꯇ꯭ꯔꯦꯗꯤꯁꯟꯅꯦꯜ ꯀꯔꯤ ꯐꯅꯦꯛ ꯀꯨꯝꯕ ꯑꯗꯨꯒ ꯅꯨꯄꯥꯒꯤ ꯗ꯭ꯔꯦꯁ ꯐꯨꯔꯤꯠ ꯀꯨꯝꯕ ꯑꯗꯨ ꯗꯤꯖꯥꯏꯟ ꯗꯤꯖꯥꯏꯟꯁꯦ ꯀꯔꯝ ꯀꯔꯝꯕ ꯂꯩꯒꯦ

ꯑꯗꯨ ꯗꯤꯖꯥꯏꯟꯁꯦ ꯀꯔꯝ ꯀꯔꯝꯕ ꯗꯤꯐ꯭ꯔꯦꯟ ꯗꯤꯐ꯭ꯔꯦꯟ ꯗꯤꯖꯥꯏꯟꯁꯦ ꯅꯨꯄꯥꯒꯤꯁꯨ ꯂꯩꯕ꯭ꯔꯥ ꯅꯠꯇ꯭ꯔꯒ ꯅꯨꯄꯤꯒꯤꯁꯨ ꯂꯩꯕ꯭ꯔꯥ ꯗꯤꯁꯀꯥꯎꯟꯁꯦ ꯅꯨꯄꯥꯒꯤꯁꯨ ꯄꯤꯗꯣꯏꯔꯥ ꯑꯣ ꯑꯗꯨ ꯗꯤꯖꯥꯏꯟꯗꯤ ꯃꯥꯟꯅꯔꯦꯀꯣ ꯐꯅꯦꯛ ꯑꯥ ꯑꯦꯛꯖꯥꯝꯄꯜ ꯑꯣꯏꯅ ꯐꯅꯦꯛꯁꯦ ꯗꯤꯖꯥꯏꯟ ꯑꯃ ꯎꯝ ꯗꯤꯐ꯭ꯔꯦꯟ ꯗꯤꯐ꯭ꯔꯦꯟ ꯗꯤꯖꯥꯏꯟ ꯂꯩꯗꯅ ꯑꯗꯨ ꯗꯤꯖꯥꯏꯟꯁꯦ ꯀꯌꯥ ꯁꯨꯕꯤꯒꯦ ꯑꯣ ꯑꯥ ꯑꯗꯨ ꯕ꯭ꯔꯦꯁꯂꯦꯠ ꯀꯨꯝꯕ ꯑꯗꯨꯒ ꯅꯦꯛꯂꯦꯁ ꯀꯨꯝꯕ ꯑꯩꯈꯣꯏ ꯇ꯭ꯔꯦꯗꯤꯁꯟꯅꯦꯜꯒꯤ ꯀꯩꯅꯣ ꯀ꯭ꯂꯤꯞ ꯀꯨꯝꯕ ꯍꯦꯌꯔ ꯕꯦꯜꯒꯨꯝꯕ ꯌꯥꯝ ꯂꯩꯗꯅ ꯑꯗꯨ ꯈꯣꯏꯁꯨ ꯌꯥꯎꯕ꯭ꯔꯥ ꯁꯤꯁꯇꯔ ꯈꯣꯏꯗ ꯑꯗꯨ ꯄ꯭ꯔꯥꯏꯁꯁꯦ ꯀꯌꯥ ꯀꯌꯥ ꯑꯣꯏꯗꯣꯏꯅꯣ ꯑꯥ ꯍꯣꯏ ꯍꯣꯏ ꯑꯗꯨꯗꯤ ꯊꯝꯂꯒꯦ